ꯍꯣꯏ ꯑꯩ ꯑꯣꯖꯥ ꯑꯃ ꯑꯣꯏꯅ ꯑꯉꯥꯡꯁꯤꯡꯕꯨ ꯃꯇꯧ ꯀꯔꯝꯅ ꯂꯣꯏꯅꯒꯗꯒꯦ ꯍꯥꯏꯕꯗꯨ ꯑꯩ ꯃꯇꯦꯛ ꯈꯔꯗꯪ ꯊꯝꯖꯒꯦ ꯍꯥꯏꯕꯗꯤ ꯑꯩꯅ ꯑꯍꯥꯟꯕ ꯀ꯭ꯂꯥꯁ ꯆꯪꯕ ꯃꯇꯝꯗ ꯑꯉꯥꯡꯁꯤꯡ ꯑꯗꯣ ꯑꯍꯥꯟꯕꯗ ꯑꯩꯅ ꯑꯉꯥꯡꯁꯤꯡ ꯑꯗꯨ ꯑꯉꯥꯡꯁꯤꯡꯗꯨ ꯍꯥꯟꯅ ꯑꯩꯅ ꯑꯉꯥꯡꯁꯤꯡ ꯑꯗꯨ ꯃꯥꯏꯟ ꯐ꯭ꯔꯦꯁ ꯑꯣꯏꯍꯟꯕ ꯋꯥꯔꯤ ꯋꯥꯇꯥꯏ ꯁꯥꯔꯒ ꯑꯉꯥꯡꯁꯤꯡꯗꯣ ꯑꯩꯅ ꯂꯦꯁꯜ ꯑꯃ ꯇꯥꯛꯄ ꯃꯇꯝꯗ ꯃꯗꯨ ꯀꯔꯝꯅ ꯃꯗꯨ ꯀꯔꯝꯅ ꯃꯈꯣꯏꯒꯤ ꯃꯥꯏꯟꯗ ꯍꯥꯟꯖꯤꯟꯒꯗꯒꯦ ꯍꯥꯏꯕ ꯇꯦꯛꯅꯤꯛꯀꯦꯜꯁꯦ ꯑꯩ ꯏꯁꯥꯅ ꯄꯨꯊꯣꯛꯆꯔꯒ ꯑꯉꯥꯡꯁꯤꯡꯗꯨꯒ ꯋꯥꯔꯤ ꯋꯥꯇꯥꯏ ꯁꯥꯗꯅ ꯎꯏꯕ ꯈꯣꯠꯄ ꯂꯩꯔꯝꯕ ꯑꯗꯨꯒꯨꯝꯕ ꯇꯟꯕ ꯂꯥꯡꯕ ꯈꯣꯠꯄꯗꯣ ꯑꯃꯠꯇ ꯂꯩꯍꯟꯗꯕ ꯑꯩꯒ ꯐ꯭ꯔꯤ ꯑꯦꯟ ꯐ꯭ꯔꯦꯡꯗ ꯋꯥꯔꯤ ꯁꯥꯔꯕ ꯃꯇꯨꯡꯗ ꯃꯈꯣꯏꯗ ꯑꯩꯅ ꯂꯦꯁꯟ ꯄꯥꯔꯥ ꯇꯝꯕꯤꯕ ꯃꯈꯣꯏꯅ ꯃꯗꯨꯗ ꯈꯪꯗꯕ ꯈꯣꯠꯇꯕ ꯌꯥꯎꯔꯒꯁꯨ ꯑꯩꯅ ꯆꯩꯅ ꯈꯨꯠꯅ ꯐꯨꯕꯒꯤ ꯃꯍꯨꯠꯇ ꯍꯣꯝꯋꯥꯛ ꯇꯧꯔꯛꯇꯕꯅꯆꯤꯡꯕ ꯌꯥꯎꯔꯒꯁꯨ ꯃꯗꯨꯗ ꯐꯨꯕꯒꯤ ꯃꯍꯨꯠꯇ ꯍꯥꯏꯗꯤ ꯄꯦꯔꯦꯟꯗ ꯀꯣꯟꯇꯦꯛ ꯇꯧꯔꯒ ꯃꯗꯨꯗ ꯍꯥꯏꯔꯒ ꯄꯦꯔꯦꯟꯒ ꯁꯤꯌꯥꯔ ꯇꯧꯃꯤꯟꯅꯔꯒ ꯑꯉꯥꯡꯁꯤꯡꯗꯣ ꯃꯇꯧ ꯀꯔꯝꯅ ꯍꯥꯏ ꯅꯣꯂꯦꯁ ꯑꯣꯏꯒꯗꯒꯦ ꯍꯥꯏꯕꯗꯤ ꯀꯔꯝꯅ ꯐꯒꯠꯀꯗꯒꯦ ꯍꯥꯏꯕꯅꯆꯤꯡꯕ ꯐꯖꯅ ꯈꯟꯅꯖꯔꯒ ꯑꯉꯥꯡꯁꯤꯡ ꯑꯗꯣ ꯆꯥꯎꯈꯠꯍꯟꯕ ꯑꯃꯗꯤ ꯀ꯭ꯂꯥꯁ ꯐꯖꯅ ꯌꯥꯎꯍꯟꯗꯨꯅ ꯁꯥꯇ꯭ꯔꯕꯨ ꯃꯄꯨꯡ ꯐꯍꯟꯕ ꯁꯥꯇ꯭ꯔ ꯑꯃ ꯑꯣꯏꯍꯟꯕ ꯑꯩ ꯄꯥꯝꯃꯤ